ꯑꯩꯒꯤ ꯂꯝ ꯑꯁꯤꯗꯗꯤ ꯂꯩꯇꯦ ꯑꯗꯨꯕꯨ ꯑꯩꯅ ꯈꯪꯖꯕ ꯃꯄꯥꯜ ꯂꯝꯒꯤ ꯈꯔ ꯍꯥꯏꯖꯔꯛꯀꯦ ꯑꯗꯨꯗꯤ ꯏꯁꯇꯦꯝ ꯑꯦꯀꯥꯗꯃꯤ ꯕꯦꯡꯒꯂꯨꯔꯨ ꯏꯟꯁꯇꯤꯇ꯭ꯌꯨꯠ ꯐꯣꯔ ꯏꯁꯇꯦꯝ ꯁꯦꯜ ꯁꯥꯏꯟꯁ ꯕꯦꯡꯒꯂꯨꯔꯨ ꯑꯥꯏ ꯑꯦꯟ ꯑꯦꯟ ꯏꯁꯇꯦꯝ ꯂꯦꯞ ꯅ꯭ꯌꯨ ꯗꯦꯜꯂꯤ ꯏꯁꯇꯦꯝ ꯔꯣꯕꯣꯇꯤꯛꯁ ꯏꯟꯇ꯭ꯔꯅꯦꯁꯅꯦꯜ ꯀꯦꯔꯦꯂꯥ ꯏꯁꯇꯦꯝ ꯑꯦꯀꯥꯗꯃꯤ ꯅꯋꯥ ꯏꯟꯗꯤꯌꯥ ꯏꯁꯇꯦꯝ ꯐꯥꯎꯟꯗꯦꯁꯟ ꯍꯔꯤꯌꯥꯥꯅꯥ ꯏꯁꯇꯦꯝ ꯂꯦꯕ ꯏꯟꯗꯤꯌꯥ ꯇꯦꯂꯪꯒꯥꯅꯥ ꯏꯁꯇꯦꯝ ꯏꯁꯇꯥꯗꯤꯑꯣ ꯀꯔꯅꯥꯇꯀꯥ ꯏꯁꯇꯦꯝ ꯁ꯭ꯀꯨꯜ ꯑꯟꯗꯔ ꯄ꯭ꯔꯗꯦꯁ ꯏꯁꯇꯦꯝ ꯏꯟꯁꯇꯤꯇ꯭ꯌꯨꯠ ꯀꯣꯜꯀꯇꯥ ꯏꯁꯇꯦꯝ ꯏꯟꯗꯤꯌꯥ ꯔꯣꯕꯣꯇꯤꯛꯁ ꯀ꯭ꯔꯅꯥꯇꯀꯥ ꯏꯁꯇꯦꯝ ꯁꯦꯟꯇꯔ ꯑꯦꯁ ꯅ꯭ꯌꯨ ꯗꯦꯜꯂꯤ ꯏꯁꯇꯦꯝ ꯏꯗꯨꯀꯦꯁꯟ ꯇ꯭ꯔꯦꯅꯤꯡ ꯀꯦꯔꯦꯂꯥ ꯏꯁꯇꯦꯝ ꯑꯦꯀꯥꯗꯃꯤ ꯑꯣꯞ ꯌꯨ ꯑꯦꯁ ꯑꯦ ꯅ꯭ꯌꯨ ꯗꯦꯜꯂꯤ